ꯍꯂꯣ ꯁꯤꯡꯖꯃꯩ ꯑꯦꯝꯃꯥꯏ ꯏꯁꯇꯣꯔ ꯗꯨꯀꯥꯟ ꯑꯣꯏꯕꯤꯔꯕ꯭ꯔꯥ ꯑꯩ ꯅꯍꯥꯟ ꯅꯣꯏꯒꯤ ꯗꯨꯀꯥꯟꯗ ꯂꯥꯛꯆꯔꯝꯕꯗꯨꯅꯤ ꯑꯩ ꯐꯣꯟ ꯐꯣꯟꯁꯨ ꯅꯣꯏ ꯗꯨꯀꯥꯟꯗꯨꯗꯒꯤ ꯂꯧꯖꯔꯦ ꯐꯣꯟ ꯑꯁꯤ ꯐꯣꯟꯗ ꯍꯥꯞꯄꯤꯔꯛꯂꯤꯕ ꯇꯦꯝꯄꯔ ꯑꯁꯤ ꯌꯥꯝ ꯐꯩ ꯌꯥꯝ ꯁꯤꯖꯤꯟꯅꯕ ꯌꯥꯝ ꯅꯨꯡꯉꯥꯏ ꯒꯦꯝ ꯁꯥꯟꯅꯕ ꯑꯩꯈꯣꯏꯗꯗꯤ ꯌꯥꯝ ꯈꯨꯗꯣꯡꯆꯥꯕꯗꯨ ꯑꯣꯏꯔꯦ ꯑꯗꯨꯒ ꯐꯣꯟꯁꯤꯒꯤ ꯍꯥꯞꯄꯛꯂꯤꯕ ꯕꯦꯛ ꯀꯣꯕꯔ ꯀ꯭ꯋꯥꯂꯤꯇꯤ ꯑꯁꯤ ꯐꯣꯟ ꯇꯥꯕ ꯈꯣꯠꯄꯗ ꯌꯥꯝ ꯀꯥꯏꯔꯣꯏꯗꯕ ꯍꯥꯏꯕꯗꯨꯁꯨ ꯑꯣꯏ ꯌꯥꯝ ꯅꯨꯡꯉꯥꯏ ꯑꯗꯨꯒ ꯀꯦꯃꯦꯔꯥꯁꯤꯁꯨ ꯌꯥꯝ ꯁꯦꯡꯉꯤ ꯑꯗꯨꯝ ꯀꯦꯃꯦꯔꯥ ꯔꯤꯌꯦꯜ ꯀꯦꯃꯦꯔꯥꯗ ꯀꯥꯞꯄꯒꯤ ꯆꯥꯡ ꯑꯗꯨꯝ ꯑꯣꯏ ꯑꯗ ꯐꯣꯟꯁꯤ ꯑꯩꯈꯣꯏ ꯃꯩꯁꯨ ꯌꯥꯝ ꯈꯥꯡꯉꯤ ꯁꯤꯖꯤꯟꯅꯕꯗ ꯌꯥꯝ ꯅꯨꯡꯉꯥꯏꯕ ꯍꯥꯏꯗꯣ ꯑꯣꯏ ꯆꯥꯔꯖ ꯇꯧꯕꯁꯨ ꯌꯥꯝ ꯊꯨꯏ ꯑꯗꯨꯒ ꯐꯣꯟꯁꯤ ꯑꯩꯅ ꯐꯣꯟꯁꯤ ꯂꯧꯕ ꯂꯥꯛꯄ ꯃꯇꯝꯗ ꯂꯩꯕꯤꯔꯝꯕ ꯏꯆꯤꯜ ꯏꯅꯥꯎꯗꯨꯅꯁꯨ ꯐꯣꯟ ꯐꯣꯟ ꯃꯈꯜ ꯀꯌꯥ ꯑꯃꯁꯨ ꯑꯩꯉꯣꯟꯗ ꯌꯦꯡꯍꯟꯕꯤ ꯐꯣꯟ ꯁꯤ ꯁꯤ ꯐꯣꯟꯁꯤ ꯂꯧꯕꯗꯁꯨ ꯑꯩꯉꯣꯟꯗꯁꯨ ꯃꯃꯟꯁꯨ ꯌꯥꯝ ꯇꯥꯕꯤꯔꯛꯑꯦ ꯑꯗꯣ ꯐꯣꯟꯁꯤ ꯂꯧꯕꯗ ꯑꯩꯒꯤ ꯑꯩꯒꯤ ꯑꯣꯏꯅ ꯇꯣꯉꯥꯟꯅ ꯐꯤꯠꯕꯦꯛ ꯑꯣꯏꯅ ꯄꯋꯥꯔ ꯕꯦꯡ ꯑꯃꯁꯨ ꯍꯥꯞꯄꯤꯔꯛꯑꯦ ꯐꯣꯟꯁꯤ ꯁꯤꯖꯤꯟꯅꯕ ꯌꯥꯝ ꯅꯨꯡꯉꯥꯏꯕ ꯍꯥꯏꯗꯨ ꯑꯣꯏ ꯑꯗꯨꯅ ꯃꯈꯥ ꯇꯥꯅ ꯑꯩꯈꯣꯏꯒꯤ ꯏꯆꯤꯜ ꯏꯅꯥꯎꯁꯤꯡꯅ ꯁꯤꯒꯨꯝꯕ ꯌꯥꯝ ꯀ꯭ꯋꯥꯂꯤꯇꯤ ꯐꯕ ꯐꯣꯟ ꯑꯗꯒꯤ ꯍꯥꯞꯄꯛꯂꯤꯕ ꯇꯦꯝꯄꯔ ꯁꯤꯒꯨꯝꯕꯁꯤ ꯃꯈꯥ ꯇꯥꯅ ꯑꯩꯈꯣꯏꯒꯤ ꯑꯅꯧꯕ ꯂꯥꯛꯆꯒꯗꯧꯔꯤꯕ ꯀꯁꯇꯃꯔꯁꯤꯡꯗꯁꯨ ꯃꯈꯥ ꯇꯥꯅ ꯁꯨꯝ ꯄꯤꯕꯤꯅꯕ ꯍꯥꯏꯗꯤ ꯑꯩꯉꯣꯟꯗ ꯅꯨꯡꯉꯥꯏꯔꯤꯕ ꯑꯁꯤꯒꯨꯝꯅ ꯂꯩꯕꯤꯔꯤꯕ ꯀꯁꯇꯃꯔ ꯃꯌꯥꯝ ꯄꯨꯝꯅꯃꯛꯇꯁꯨ ꯅꯨꯡꯉꯥꯏꯕꯗꯨ ꯑꯣꯏꯅꯕ ꯇꯧꯕꯤꯌꯨ ꯑꯩ ꯃꯈꯥ ꯇꯥꯕꯗꯁꯨ ꯑꯗꯨꯝ ꯑꯩꯈꯣꯏꯒꯤ ꯂꯩꯃꯤꯟꯅꯔꯤꯕ ꯂꯩꯀꯥꯏꯁꯤꯗ ꯂꯩꯃꯤꯟꯅꯔꯤꯕ ꯏꯃꯨꯡ ꯃꯅꯨꯡ ꯃꯔꯤ ꯃꯇꯥ ꯄꯨꯟꯅꯁꯨ ꯑꯩ ꯑꯗꯨꯝ ꯃꯈꯥ ꯇꯥꯅ ꯅꯣꯏꯒꯤ ꯁꯦꯟꯇꯔ ꯑꯁꯤꯗ ꯑꯗꯨꯝ ꯂꯥꯛꯆꯒꯦ ꯌꯥꯝ ꯅꯨꯡꯉꯥꯏꯖꯔꯦ ꯑꯁꯨꯝꯅ ꯑꯩꯒꯤꯗꯃꯛꯇ ꯑꯩꯅ ꯐꯣꯟꯁꯤ ꯂꯩꯅꯤꯡꯗꯅ ꯂꯩꯔꯝꯕꯗꯣ ꯑꯩꯅ ꯄꯥꯝꯕ ꯐꯣꯟꯗꯨꯁꯨ ꯃꯐꯝꯁꯤꯗꯒꯤ ꯁꯦꯟꯇꯔꯁꯤꯅ ꯑꯩꯉꯣꯟꯗꯒꯤ ꯈꯨꯗꯣꯡꯆꯥꯕꯗꯨꯁꯨ ꯐꯪꯍꯟꯕꯤꯔꯦ ꯃꯈꯥ ꯇꯥꯅ ꯃꯌꯥꯝꯒꯤ ꯑꯄꯥꯝꯕ ꯄꯨꯝꯅꯃꯛꯁꯨ ꯑꯗꯨꯝ ꯐꯪꯒꯅꯤ ꯍꯥꯏꯕꯒꯤ ꯊꯥꯖꯕꯁꯨ ꯂꯩ ꯃꯈꯥ ꯇꯥꯅ ꯐꯣꯟ ꯁꯦꯟꯇꯔ ꯑꯁꯤꯗꯒꯤ ꯑꯐ ꯑꯐꯕ ꯐꯣꯟ ꯃꯌꯥꯝꯗꯁꯨ ꯌꯥꯝ ꯍꯣꯡꯅ ꯄꯤꯕ ꯌꯥꯕ ꯐꯣꯟꯁꯤꯡ ꯑꯗꯨꯁꯨ ꯄꯤꯕꯤꯔꯛꯎ ꯑꯩꯈꯣꯏꯒꯤꯅꯁꯨ ꯃꯈꯥ ꯇꯥꯅ ꯑꯗꯨꯝ ꯂꯧꯖꯒꯦ ꯑꯗꯨ ꯃꯐꯝꯗꯨꯗ ꯃꯌꯥꯝ ꯂꯩꯕꯤꯔꯝꯂꯤꯕ ꯐꯣꯟ ꯌꯣꯟꯕꯒꯤ ꯀꯁꯇꯃꯔ ꯁꯦꯂꯔꯁꯤꯡꯅꯁꯨ ꯌꯥꯝ ꯑꯩꯈꯣꯏ ꯂꯥꯛꯄꯗ ꯌꯥꯝ ꯐꯖꯅ ꯋꯦꯜꯀꯝ ꯐꯖꯅ ꯇꯧꯕꯤ ꯃꯣꯏꯅ ꯑꯩꯈꯣꯏꯗ ꯐꯣꯟꯁꯤꯡꯁꯤꯒꯤ ꯑꯐ ꯐꯠꯇꯁꯨ ꯌꯥ ꯐꯖꯅ ꯇꯥꯛꯄꯤ ꯌꯥꯝ ꯅꯨꯡꯉꯥꯏ ꯑꯗꯨꯅ ꯃꯈꯥ ꯇꯥꯅ ꯑꯩꯈꯣꯏꯁꯨ ꯁꯦꯟꯇꯔꯁꯤꯗ ꯑꯗꯨꯝ ꯃꯈꯥ ꯇꯥꯅ ꯂꯥꯛꯆꯒꯅꯤ ꯑꯗꯨ ꯐꯣꯟꯁꯤ ꯐꯣꯟꯁꯤꯒꯤ ꯑꯣꯏꯅꯗꯤ ꯌꯥꯝ ꯀ꯭ꯋꯥꯂꯤꯇꯤ ꯐꯕ ꯍꯥꯏꯗꯨ ꯌꯥꯝ ꯑꯣꯏꯔꯦ ꯑꯗꯨꯅ ꯃꯈꯥ ꯇꯥꯅ ꯑꯩꯈꯣꯏꯅ ꯐꯣꯟꯁꯤꯡ ꯁꯤꯗꯒꯤ ꯍꯦꯟꯅ ꯐꯕ ꯐꯣꯟ ꯃꯃꯟꯁꯨ ꯌꯥꯝ ꯍꯣꯡꯅ ꯄꯤꯕ ꯑꯗꯨ ꯁꯤꯡꯁꯨ ꯑꯗꯨꯝ ꯊꯝꯍꯟꯖꯅꯤꯡꯉꯤ ꯑꯗꯨ ꯑꯩꯒꯤ ꯑꯣꯏꯅꯁꯨ ꯌꯥꯝ ꯅꯨꯡꯉꯥꯏꯕ ꯍꯥꯏꯔꯒꯗꯤ ꯑꯩꯒꯤ ꯄꯋꯥꯔ ꯕꯦꯡ ꯑꯃꯁꯨ ꯍꯥꯞꯄꯤꯔꯛꯑꯦ ꯑꯗꯨꯒ ꯏꯌꯥꯔꯐꯣꯟ ꯑꯃꯁꯨ ꯅꯣꯏꯒꯤ ꯗꯨꯀꯥꯟ ꯑꯁꯤꯅꯁꯨ ꯑꯩꯉꯣꯟꯗ ꯒꯤꯞ ꯑꯃ ꯇꯧꯕꯤꯔꯛꯑꯦ ꯑꯗꯨꯅ ꯌꯥꯝ ꯅꯨꯡꯉꯥꯏ ꯑꯗꯨꯅ ꯃꯈꯥ ꯇꯥꯅ ꯑꯩꯈꯣꯏꯁꯨ ꯑꯗꯨꯝ ꯃꯐꯝꯁꯤꯗꯩ ꯂꯧꯕ ꯂꯥꯛꯆꯔꯒꯦ ꯌꯥꯝ ꯅꯨꯡꯉꯥꯏꯖꯔꯦ ꯃꯁꯤꯒꯤ ꯑꯣꯏꯅꯗꯤ